ꯑꯩꯅ ꯌꯥꯝꯅ ꯇꯣꯏꯅ ꯆꯠꯄ ꯃꯐꯝ ꯍꯥꯏꯔꯒꯗꯤ ꯑꯩꯈꯣꯏꯒꯤ ꯏꯝꯐꯥꯜ ꯁꯍꯔꯒꯤ ꯃꯅꯨꯡꯗꯁꯨ ꯆꯟꯅ ꯂꯩꯔꯤꯕ ꯑꯩꯈꯣꯏꯒꯤ ꯀꯪꯂꯥ ꯍꯥꯏꯕ ꯃꯐꯝ ꯑꯁꯤꯗ ꯌꯥꯝꯅ ꯇꯣꯏꯅ ꯆꯠꯂꯤ ꯀꯪꯂꯥ ꯑꯁꯤꯗ ꯆꯠꯂꯤꯕꯒꯤ ꯃꯔꯝꯗꯤ ꯀꯔꯤꯒꯤꯅꯣ ꯍꯥꯏꯕ ꯃꯇꯝꯗ ꯀꯪꯂꯥ ꯑꯁꯤ ꯑꯩꯈꯣꯏꯒꯤ ꯃꯥꯅꯤꯄꯨꯔꯒꯤ ꯑꯣꯏꯅꯗꯤ ꯍꯤꯁꯇꯣꯔꯤꯀꯦꯜ ꯄ꯭ꯂꯦꯁ ꯑꯣꯏꯅ ꯂꯩꯕ ꯑꯗꯨꯒ ꯑꯩꯈꯣꯏꯒꯤ ꯃꯩꯍꯧꯔꯣꯜꯗꯒꯤ ꯂꯩꯔꯛꯂꯤꯕ ꯑꯩꯈꯣꯏꯒ ꯌꯥꯝꯅ ꯇꯠꯅ ꯊꯥꯅ ꯌꯥꯅꯗ꯭ꯔꯕ ꯑꯩꯈꯣꯏꯒꯤ ꯖꯒꯥ ꯑꯃ ꯑꯣꯏꯕꯅꯤꯅ ꯃꯐꯝ ꯑꯁꯤꯗ ꯂꯥꯏ ꯈꯣꯏꯔꯝꯕ ꯅꯠꯇ꯭ꯔꯒꯅ ꯑꯩꯈꯣꯏꯒꯤ ꯉꯥꯍꯛꯇꯪꯗꯁꯨ ꯋꯥꯈꯜ ꯁꯥꯟꯇꯤꯒꯤꯗꯃꯛꯇ ꯆꯠꯆꯩ